ꯃꯁꯤ ꯁꯥꯟꯅ ꯈꯣꯠꯅꯕꯒꯤ ꯋꯥꯈꯜꯂꯣꯟꯁꯦ ꯍꯧꯖꯤꯛ ꯃꯇꯝ ꯃꯣꯔꯗꯟ ꯏꯔꯥ ꯍꯥꯏ ꯇꯥꯔꯦ ꯑꯣꯏꯔꯤꯕ ꯐꯤꯕꯝꯁꯤꯗ ꯌꯥꯝ ꯊꯤꯅ ꯍꯣꯡꯈ꯭ꯔꯦ ꯍꯣꯡꯉꯤꯁꯤ ꯀꯔꯤ ꯀꯔꯤꯅꯣ ꯍꯥꯏꯕ ꯃꯇꯝꯗ ꯃꯣꯁ ꯑꯣꯐ ꯗ ꯇꯥꯏꯝ ꯏꯪꯒꯦꯖꯤꯡ ꯑꯣꯟ ꯗ ꯏꯟꯇꯔꯅꯦꯠ ꯏꯟꯇꯔꯅꯦꯠꯇ ꯏꯪꯒꯦꯁ ꯇꯧꯔꯒ ꯂꯩꯕ ꯏꯟꯖꯣꯏꯃꯦꯟ ꯇꯧꯔꯒ ꯂꯩꯕ ꯑꯣꯔ ꯃꯦꯕꯤ ꯌꯨ ꯃꯦꯕꯤ ꯋꯥꯔꯛ ꯑꯣꯕꯔ ꯗ ꯏꯟꯇꯔꯅꯦꯠ ꯑꯗꯣ ꯐꯝꯖꯤꯜꯂꯒ ꯂꯦꯡꯗ ꯑꯣꯠꯇꯅ ꯃꯇꯝ ꯁꯥꯡꯅ ꯃꯇꯝ ꯁꯥꯡꯅ ꯂꯩꯕꯁꯤꯅ ꯃꯔꯝ ꯑꯣꯏꯔꯒ ꯍꯛꯆꯥꯡꯗ ꯅꯥꯕ ꯑꯩꯈꯣꯏꯒꯤ ꯂꯥꯏꯅꯥ ꯃꯈꯜ ꯃꯈꯜ ꯄꯣꯛꯂꯛꯄ ꯊꯣꯛꯂꯛꯄ ꯌꯥꯏ ꯑꯗꯣ ꯁꯝ ꯑꯣꯐ ꯗꯦꯝ ꯑꯥꯔ ꯃꯈꯜ ꯈꯔ ꯍꯥꯏꯕ ꯇꯥꯔꯒꯗꯤ ꯑꯩꯈꯣꯏ ꯍꯛꯆꯥꯡ ꯆꯥꯎꯈꯠꯂꯛꯄ ꯑꯗꯒꯤ ꯅꯝꯅꯦꯁ ꯑꯗꯒꯤ ꯑꯩꯈꯣꯏꯒꯤ ꯏꯁꯂꯤꯞ ꯗꯤꯄ꯭ꯔꯥꯏꯕꯦꯁꯟ ꯍꯥꯏꯔꯤꯕ ꯃꯈꯜꯁꯤꯡꯁꯤ ꯊꯣꯛꯂꯛꯄ ꯌꯥꯏ ꯑꯗꯣ ꯐꯤꯖꯤꯀꯦꯜꯂꯤ ꯑꯃꯗꯤ ꯃꯦꯟꯇꯦꯜꯂꯤ ꯋꯦꯜ ꯕꯤꯡ ꯑꯣꯏꯒꯦ ꯍꯥꯏꯕ ꯇꯥꯔꯒꯗꯤ ꯏꯁꯄꯣꯔꯁꯦꯁ ꯃꯁ ꯑꯥꯏ ꯋꯨꯠ ꯁꯦ ꯁꯥꯟꯅ ꯈꯣꯠꯅꯕꯁꯤ ꯗꯔꯀꯥꯔ ꯑꯣꯏ ꯏꯐ ꯑꯩꯈꯣꯏꯅ ꯁꯥꯟꯅ ꯈꯣꯠꯅꯕꯁꯤ ꯌꯥꯎꯗꯕ ꯇꯥꯔꯒꯗꯤ ꯍꯦꯟꯅ ꯍꯦꯟꯅ ꯍꯛꯆꯥꯡꯗ ꯂꯥꯏꯅꯥ ꯃꯈꯜ ꯃꯈꯜ ꯊꯣꯛꯂꯛꯄ ꯌꯥꯏ ꯑꯗꯣ ꯃꯔꯨꯑꯣꯏꯅ ꯍꯧꯖꯤꯛ ꯍꯧꯖꯤꯛ ꯃꯣꯔꯗꯟ ꯏꯔꯥꯁꯤꯗꯗꯤ ꯁꯥꯟꯅ ꯈꯣꯠꯅꯕꯁꯤ ꯀꯌꯥ ꯑꯦꯀ꯭ꯔꯣꯁ ꯗ ꯒ꯭ꯂꯣꯕ ꯍꯥꯏꯕ ꯇꯥꯔꯦ ꯄ꯭ꯔꯤꯊꯤꯕꯤꯁꯤꯗ ꯑꯩꯒꯤ ꯃꯣꯠꯇꯗꯤ ꯑꯣꯔ ꯃꯦꯕꯤ ꯑꯩꯒꯤ ꯁꯔꯥꯎꯟꯗꯤꯡꯁꯤꯗ ꯍꯧꯖꯤꯛ ꯃꯦꯕꯤ ꯁꯦ ꯐꯤꯐꯇꯤ ꯇꯨ ꯁꯤꯛꯁꯇꯤ ꯑꯦꯔꯥꯎꯟ ꯑꯕꯥꯎꯠ ꯄꯥꯔꯁꯦꯟꯇꯦꯁꯇ ꯄꯤꯕ ꯇꯥꯔꯒꯗꯤ ꯑꯗꯨꯃꯥꯏꯅ ꯑꯩꯈꯣꯏꯒꯤ ꯁꯥꯟꯅ ꯈꯣꯠꯅꯕꯗ ꯏꯪꯒꯦꯁ ꯇꯧꯗ꯭ꯔꯦ ꯃꯣꯁ ꯑꯣꯐ ꯗ ꯇꯥꯏꯝ ꯗꯦ ꯑꯥꯔ ꯏꯪꯒꯦꯖꯤꯡ ꯑꯣꯕꯔ ꯗ ꯏꯟꯇꯔꯅꯦꯠ ꯋꯦꯗꯔ ꯗꯦ ꯃꯦꯕꯤ ꯄ꯭ꯂꯦꯌꯤꯡ ꯗꯤꯌꯔ ꯁꯣꯔꯤ ꯒꯦꯝꯁ ꯑꯣꯔ ꯋꯥꯠ ꯑꯦꯕꯔ ꯗꯦ ꯑꯥꯔ ꯗꯨꯌꯤꯡ ꯑꯣꯟ ꯗꯤꯌꯔ ꯑꯣꯟꯂꯥꯏꯟ ꯖꯣꯕꯁ ꯍꯥꯏ ꯇꯥꯔꯦ ꯃꯣꯏ ꯊꯕꯛ ꯇꯧꯈꯤꯕꯅ ꯃꯔꯝ ꯑꯣꯏꯔꯒ ꯁꯥꯟꯅ ꯈꯣꯠꯅꯕꯗ ꯍꯦꯟꯅ ꯏꯝꯐꯦꯁꯤꯁ ꯄꯤꯗ꯭ꯔꯦ ꯑꯗꯣ ꯁꯥꯟꯅ ꯈꯣꯠꯅꯕꯗꯤ ꯃꯔꯨ ꯌꯥꯝꯅ ꯑꯣꯏ ꯁꯥꯟꯅ ꯈꯣꯠꯅꯕ ꯗꯔꯀꯥꯔ ꯂꯩ

ꯑꯗꯒꯤ ꯇꯥꯏꯌꯔꯠ ꯃꯇꯝ ꯄꯨꯝꯅꯃꯛꯇ ꯐꯥꯎꯕ ꯌꯥꯏ ꯍꯥꯏꯔꯤꯕꯁꯤꯡ ꯑꯁꯤ ꯌꯥꯝꯅ ꯐꯤꯖꯤꯀꯦꯜ ꯏꯝꯄꯦꯛ ꯌꯥꯝ ꯆꯥꯎꯅ ꯂꯩꯕꯕꯨꯗꯤ ꯅꯠꯇꯦ ꯇꯧꯕꯇꯕꯨ ꯁꯝ ꯑꯣꯐ ꯗꯦꯝ ꯑꯥꯔ ꯏꯁꯇꯤꯜ ꯕꯤ ꯑꯦ ꯒꯨꯗ ꯏꯝꯄꯦꯛ ꯁꯣꯔꯤ ꯕꯦꯗ ꯚꯦꯔꯤ ꯕꯦꯗ ꯏꯝꯄꯦꯛ ꯇꯨ ꯌꯣꯔ ꯍꯦꯜꯠ ꯅꯪꯒꯤ ꯍꯦꯜꯠꯇ ꯑꯗꯨꯒ ꯑꯅꯥꯗꯔ ꯋꯥꯟ ꯔꯤꯖꯟꯁꯨ ꯗ ꯁꯤꯇꯤꯡ ꯄꯣꯖꯤꯁꯟ ꯑꯣꯔ ꯋꯦꯌꯔ ꯗꯤꯌꯔ ꯌꯨ ꯏꯁꯄꯦꯟ ꯋꯦꯗꯔ ꯏꯠ ꯃꯦꯕꯤ ꯑꯣꯟ ꯗ ꯀꯥꯎꯠꯁ ꯅꯪ ꯁꯣꯐꯥꯗꯔꯥ ꯅꯠꯇ꯭ꯔꯒ ꯇꯦꯕꯜꯗꯔꯥ ꯆꯧꯀ꯭ꯔꯤꯗꯔꯥ ꯅꯪꯅ ꯂꯩꯔꯤꯕ ꯃꯐꯝꯗꯣ ꯑꯗꯨꯒꯤ ꯁꯤꯇꯤꯡ ꯄꯣꯖꯤꯁꯟ ꯑꯣꯔ ꯃꯦꯕꯤ ꯏꯁꯂꯤꯄꯤꯡ ꯄꯣꯖꯤꯁꯟꯗꯣ ꯑꯗꯨꯅ ꯃꯔꯝ ꯑꯣꯏꯔꯒꯁꯨ ꯅꯪ ꯍꯦꯟꯅ ꯁꯤꯟꯁ ꯅꯪ ꯅꯪꯒꯤ ꯐꯦꯕꯔꯥꯏꯠ ꯃꯐꯝꯗꯨꯗ ꯇꯥꯅꯕ ꯍꯣꯠꯅꯔꯛꯄ ꯃꯇꯝꯗ ꯅꯠꯇ꯭ꯔꯒꯅ ꯅꯪꯅ ꯍꯦꯟꯅ ꯏꯟꯖꯣꯏ ꯇꯧꯅꯕ ꯍꯣꯠꯅꯔꯛꯄ ꯃꯇꯝꯗ ꯅꯪꯅ ꯐꯝꯗꯣꯔꯤꯕ ꯃꯐꯝ ꯅꯠꯇ꯭ꯔꯒ ꯂꯩꯗꯧꯔꯤꯕ ꯃꯐꯝꯗꯣ ꯑꯦꯜꯋꯦꯁ ꯇꯥꯏꯝ ꯐꯤꯂꯤꯡ ꯒꯨꯗ ꯏꯟꯚꯥꯏꯔꯣꯟꯃꯦꯟ ꯑꯣꯏꯅꯕ ꯍꯣꯠꯅꯔꯛꯄꯗ ꯅꯪ ꯑꯗꯨꯝ ꯅꯁꯥ ꯕꯣꯟ ꯑꯦꯂꯥꯏꯟꯃꯦꯟ ꯕꯣꯟ ꯑꯦꯂꯥꯏꯟꯃꯦꯟꯁꯤ ꯑꯗꯨꯝ ꯊꯣꯛꯑꯅꯤ ꯕꯦꯗ ꯏꯝꯄꯦꯛ ꯑꯣꯏꯒꯅꯤ ꯁꯤ ꯅꯪꯒꯤ ꯏꯁꯄꯥꯏꯟꯗꯒꯤꯅ ꯍꯧꯔꯒ ꯑꯦꯜ ꯐꯣꯔ ꯑꯦꯜ ꯐꯥꯏꯚ ꯐꯥꯎꯒꯤ ꯃꯔꯛꯇ ꯅꯪꯒꯤ ꯁꯤꯇꯤꯡ ꯄꯣꯖꯤꯁꯟꯗꯨꯅ ꯃꯔꯝ ꯑꯣꯏꯔꯒ ꯑꯁꯣꯛꯄ ꯑꯣꯏꯒꯅꯤ